ꯌꯨꯝꯒꯤ ꯆꯥꯛ ꯏꯁꯤꯡ ꯊꯣꯡꯅꯕꯒꯤꯗꯃꯛꯇ ꯁꯤꯖꯤꯟꯅꯅꯕ ꯑꯩꯈꯣꯏꯒꯤ ꯒ꯭ꯌꯥꯁ ꯏꯁꯇꯣꯞ ꯁꯤ ꯂꯩꯖꯔꯛꯄꯅꯤ ꯑꯗꯨꯕꯨ ꯒ꯭ꯌꯥꯁ ꯏꯁꯇꯣꯞꯁꯤ ꯀꯥꯟꯅꯒꯗ꯭ꯔꯥ ꯍꯥꯏꯔꯒ ꯃꯁꯤꯅ ꯍꯦꯟꯅ ꯑꯩꯈꯣꯏꯗ ꯑꯃꯥꯡꯕ ꯑꯣꯏꯍꯜꯂꯦ ꯃꯔꯝꯗꯤ ꯑꯦꯛꯁꯄꯦꯟꯁꯤꯞꯁꯨ ꯑꯣꯏ ꯑꯣꯏ ꯑꯗꯨꯒ ꯃꯁꯤꯗ ꯍꯥꯏꯔꯤꯕ ꯏꯁꯇꯣꯞꯁꯤ ꯉꯥꯏꯍꯥꯛ ꯂꯩꯇꯅ ꯁꯦꯝꯗꯣꯛ ꯁꯦꯝꯖꯤꯟ ꯇꯠꯄ ꯈꯣꯠꯄ ꯌꯥꯎꯔꯛꯄꯁꯨ ꯌꯥꯎꯋꯤ ꯑꯗꯨꯒ ꯒ꯭ꯌꯥꯁꯁꯨ ꯃꯇꯝꯒꯤ ꯃꯇꯨꯡꯏꯟꯅ ꯍꯧꯖꯤꯛ ꯒ꯭ꯌꯥꯁ ꯃꯃꯟꯁꯨ ꯍꯦꯟꯒꯠꯂꯦ ꯑꯗꯨꯅ ꯃꯁꯤꯒꯤ ꯑꯣꯟꯅ ꯇꯩꯅꯕꯗ ꯑꯩꯈꯣꯏꯅ ꯆꯥꯔꯀꯣꯏꯜ ꯍꯥꯏꯕꯗꯤ ꯃꯩꯇꯥꯟ ꯇꯧꯔꯒ ꯁꯤꯖꯟꯅꯕꯅ ꯑꯩꯈꯣꯏꯗ ꯑꯩꯈꯣꯏꯒꯤ ꯍꯥꯏꯗꯤ ꯑꯦꯛꯄꯦꯟꯁꯤꯞ ꯑꯣꯏꯗꯦ ꯑꯗꯨꯒ ꯃꯁꯤ ꯆꯥꯔꯀꯣꯜꯁꯨ ꯑꯗꯨꯝ ꯃꯩꯈꯨ ꯆꯦꯟꯗꯕ ꯄꯣꯠꯁꯛ ꯑꯃ ꯑꯣꯏꯍꯜꯂꯤ ꯑꯗꯨꯒ ꯊꯣꯡꯕꯗꯁꯨ ꯌꯥꯝ ꯅꯨꯡꯉꯥꯏꯕ ꯑꯗꯨꯒ ꯑꯦꯟꯁꯥꯡ ꯃꯩꯁꯥꯡ ꯆꯥꯛ ꯏꯁꯤꯡ ꯊꯣꯡꯕꯗꯁꯨ ꯌꯥꯝ ꯊꯨꯅ ꯃꯨꯟꯕ ꯑꯗꯨꯒ ꯅꯨꯄꯤ ꯑꯉꯥꯡꯁꯤꯡꯗꯁꯨ ꯃꯁꯤꯅ ꯍꯦꯟꯅ ꯅꯨꯡꯉꯥꯏꯍꯜꯂꯤ ꯑꯗꯨꯒ ꯒ꯭ꯌꯥꯁ ꯒ꯭ꯌꯥꯁꯅ ꯃꯃꯟ ꯇꯥꯡꯈꯠꯂꯛꯄ ꯑꯃꯗꯤ ꯃꯍꯥꯛꯀꯤ ꯏꯁꯇꯣꯞꯅꯆꯤꯡꯕ ꯑꯃꯑꯃꯁꯤꯁꯨ ꯀ꯭ꯋꯥꯂꯤꯇꯤ ꯏꯌꯥꯎ ꯌꯥꯎꯔꯝꯗꯕ ꯑꯁꯤꯅ ꯍꯦꯟꯅ ꯑꯦꯛꯄꯦꯟꯁꯤꯞ ꯑꯣꯏꯔꯒ ꯈꯨꯗꯣꯡ ꯆꯥꯍꯟꯗꯕ ꯑꯣꯏꯍꯜꯂꯤ